ꯃꯅꯤꯄꯨꯔꯗ ꯕꯟ ꯕ꯭ꯂꯣꯀꯦꯠ ꯌꯥꯝꯅ ꯇꯣꯏꯕ ꯑꯁꯤꯅ ꯁ꯭ꯀꯨꯜ ꯀꯣꯂꯦꯖꯁꯤꯡꯗ ꯃꯍꯩ ꯃꯁꯤꯡ ꯇꯝꯕꯗ ꯌꯥꯝꯅ ꯑꯀꯥꯏꯕ ꯄꯤ ꯀ꯭ꯂꯥꯁ ꯌꯥꯎꯕ ꯐꯪꯍꯟꯗꯦ ꯑꯃꯗꯤ ꯅꯣꯂꯦꯖ ꯅꯨꯃꯤꯠꯇꯨꯒꯤ ꯅꯣꯂꯦꯖ ꯇꯥꯟꯕ ꯐꯪꯍꯟꯗꯦ ꯃꯇꯝ ꯌꯥꯝꯅ ꯃꯥꯡꯍꯜꯂꯤ ꯕꯟ ꯕ꯭ꯂꯣꯀꯦꯠꯅ ꯀꯔꯤꯁꯨ ꯀꯥꯟꯅꯕ ꯄꯤꯗꯦ ꯑꯃꯗꯤ ꯕꯟ ꯕ꯭ꯂꯣꯀꯦꯠꯅ ꯃꯔꯝ ꯑꯣꯏꯗꯨꯅ ꯑꯦꯛꯖꯥꯝ ꯃꯤꯁ ꯑꯣꯏꯕ ꯇꯥꯔꯕꯗꯤ ꯁꯥꯇ꯭ꯔꯗꯨꯒꯤ ꯀꯦꯔꯤꯌꯔꯗ ꯌꯥꯝꯅ ꯃꯥꯡꯖꯕ ꯂꯥꯛꯏ ꯑꯃꯗꯤ ꯕꯟ ꯕ꯭ꯂꯣꯀꯦꯠ ꯇꯧꯕꯅ ꯃꯔꯝ ꯑꯣꯏꯗꯨꯅ ꯂꯥꯏꯔꯤꯛ ꯐꯪꯍꯟꯗꯕ ꯑꯃꯗꯤ ꯂꯩꯇ ꯂꯥꯏꯔ ꯏꯃꯨꯡꯗꯗꯤ ꯁ꯭ꯀꯨꯜ ꯐꯤꯁ ꯊꯤꯕ ꯉꯝꯍꯟꯗꯕ ꯍꯥꯏꯕꯗꯤ ꯕꯟ ꯕ꯭ꯂꯣꯀꯦꯠꯅ ꯃꯔꯝ ꯑꯣꯏꯗꯨꯅ ꯂꯩꯇ ꯂꯥꯏꯔꯁꯤꯡꯒꯤ ꯏꯃꯨꯡꯗꯗꯤ ꯊꯕꯛ ꯁꯨꯕ ꯆꯠꯄ ꯐꯔꯛ ꯇꯥꯕꯅ ꯃꯔꯝ ꯑꯣꯏꯗꯨꯅ ꯐꯤꯁ ꯊꯤꯕ ꯉꯝꯗꯦ ꯑꯃꯒꯤ ꯕꯟ ꯕ꯭ꯂꯣꯀꯦꯠ ꯇꯧꯕꯅ ꯃꯔꯝ ꯑꯣꯏꯗꯨꯅ ꯁꯦꯂꯦꯕꯁ ꯀꯣꯕꯔ ꯇꯧꯕ ꯉꯝꯍꯟꯗꯦ ꯃꯁꯤꯅ